ꯑꯣꯟꯂꯥꯏꯟ ꯄ꯭ꯂꯦꯠꯐꯣꯝꯁꯤ ꯑꯗꯨꯛꯀꯤ ꯃꯇꯤꯛ ꯆꯥꯎꯈꯠꯂꯕ ꯃꯇꯝꯅꯤ ꯍꯧꯖꯤꯛꯀꯤ ꯃꯇꯝꯁꯤ ꯑꯣꯟꯂꯥꯏꯟꯒꯤ ꯃꯤꯁꯣ ꯍꯥꯏꯔꯤꯕ ꯑꯣꯟꯂꯥꯏꯟ ꯄ꯭ꯂꯦꯠꯐꯣꯝ ꯑꯁꯤꯗꯒꯤ ꯑꯩꯅ ꯑꯦꯂꯦꯛꯇ꯭ꯔꯣꯅꯤꯛꯁ ꯑꯥꯏꯇꯦꯝ ꯑꯃꯈꯛ ꯄꯔꯆꯦꯁ ꯇꯧꯕꯅꯦꯕ ꯌꯨ ꯄꯤ ꯑꯦꯁ ꯀꯝꯄ꯭ꯌꯨꯇꯔꯒꯤ ꯁꯤꯁꯇꯦꯝ ꯕꯦꯛꯀꯞ ꯄꯤꯅꯕ ꯌꯨ ꯄꯤ ꯑꯦꯁ ꯄꯋꯥꯔ ꯑꯃꯈꯛ ꯂꯩꯕꯅꯦ ꯑꯗꯣ ꯍꯥꯏꯔꯤꯕ ꯌꯨ ꯄꯤ ꯑꯦꯁ ꯄꯋꯥꯔꯗꯨ ꯃꯈꯣꯏꯅ ꯃꯗꯨꯗ ꯄꯤꯔꯤꯕ ꯐꯦꯁꯤꯂꯤꯇꯤꯗꯨꯒ ꯁꯣꯝꯗ ꯑꯩꯅ ꯁꯤꯖꯤꯟꯅꯕꯗ ꯐꯪꯉꯤꯕ ꯄꯣꯠꯁꯤꯒ ꯑꯗꯨꯛꯀꯤ ꯃꯇꯤꯛ ꯈꯦꯠꯅꯈ꯭ꯔꯦ ꯑꯩꯠꯇꯤ ꯄꯥꯔꯁꯦꯟ ꯈꯦꯠꯅꯔꯦ ꯕꯦꯇ꯭ꯔꯤ ꯐꯥꯏꯚ ꯊꯥꯎꯖꯟ ꯑꯦꯝ ꯑꯦ ꯍꯩꯁ ꯍꯥꯏꯕꯗꯨ ꯖꯁ ꯃꯃꯤꯡꯈꯛꯀꯤ ꯑꯣꯏꯔꯝꯃꯦ ꯊ꯭ꯔꯤ ꯊꯥꯎꯖꯟ ꯐꯥꯎ ꯌꯧꯔꯝꯒꯅꯤ ꯍꯥꯏꯕ ꯊꯥꯖꯗꯦ ꯄꯨꯡ ꯇꯔꯨꯛ ꯇꯔꯦꯠ ꯆꯠꯀꯗꯕ ꯄꯣꯠꯇꯨ ꯄꯨꯡ ꯑꯅꯤ ꯐꯥꯎ ꯐꯥꯅ ꯆꯠꯇꯦ ꯑꯩꯅ ꯑꯁꯥ ꯇꯧꯔꯨꯕ ꯄꯣꯠꯇꯨꯒ ꯑꯗꯨꯛꯀꯤ ꯃꯇꯤꯛ ꯈꯦꯠꯅꯈ꯭ꯔꯦ ꯌꯥꯝꯅ ꯀ꯭ꯋꯥꯂꯤꯇꯤ ꯂꯩꯇꯕ ꯀ꯭ꯋꯥꯂꯤꯇꯤ ꯃꯦꯟꯇꯦꯟ ꯇꯧꯗꯕ ꯐ꯭ꯔꯥꯎꯠꯀꯤ ꯇꯥꯞꯇ ꯄꯣꯠ ꯌꯣꯟꯕꯒꯤ ꯃꯑꯣꯡ ꯑꯃ ꯀꯟꯅ ꯇꯧꯈꯠꯂꯛꯏ ꯑꯣꯟꯂꯥꯏꯟ ꯄ꯭ꯂꯦꯠꯐꯣꯝꯁꯤ ꯃꯁꯤꯡ ꯌꯥꯝꯈꯠꯂꯛꯄꯗꯒꯤ ꯑꯁꯤꯒꯨꯝꯕ ꯐ꯭ꯔꯥꯎꯠꯁꯨ ꯂꯩꯇꯕꯗꯤ ꯅꯠꯇꯦ ꯏꯁꯀꯦꯃꯔ ꯃꯌꯥꯝ ꯑꯃ ꯊꯣꯛꯑꯦ ꯍꯧꯖꯤꯛ ꯏꯁꯀꯦꯝ ꯏꯁꯀꯦꯃꯔ ꯃꯌꯥꯝꯁꯤꯡꯗꯨꯅ ꯑꯩꯕꯨꯁꯨ ꯏꯁꯀꯦꯝ ꯇꯧꯕꯤꯈ꯭ꯔꯦ ꯑꯗꯣ ꯍꯥꯏꯔꯤꯕ ꯄꯣꯠ ꯑꯁꯤ ꯃꯇꯨꯡ ꯑꯃꯨꯛ ꯍꯟꯅ ꯂꯩꯔꯣꯏ ꯑꯩ ꯃꯤꯉꯣꯟꯗꯁꯨ ꯁꯖꯦꯁꯁꯨ ꯇꯧꯔꯣꯏ ꯀꯅꯥꯒꯨꯝꯕ ꯑꯦꯛꯁ ꯌꯥꯏ ꯖꯦꯠ ꯑꯃꯗꯇ ꯑꯩ ꯑꯣꯟꯂꯥꯏꯟꯗꯒꯤ ꯑꯦꯂꯦꯛꯇ꯭ꯔꯣꯅꯤꯛꯁ ꯑꯥꯏꯇꯦꯝ ꯑꯝꯇ ꯂꯩꯌꯨ ꯍꯥꯏꯕꯒꯤ ꯋꯥꯁꯤ ꯁꯨꯡꯍꯥꯏ ꯍꯥꯏꯈ꯭ꯔꯔꯣꯏ ꯑꯣꯟꯂꯥꯏꯟ ꯍꯥꯏꯕ ꯄꯣꯠ ꯑꯁꯤ ꯎꯗꯤ ꯎꯗꯦ ꯑꯗꯨꯕꯨ ꯑꯁꯨꯛ ꯌꯥꯝ ꯆꯥꯎꯈꯠꯂꯕ ꯃꯇꯝꯁꯤꯗꯗꯤ ꯗꯤꯖꯤꯇꯦꯜ ꯋꯥꯔꯜꯁꯤꯗꯗꯤ ꯑꯗꯨꯛꯀꯤ ꯃꯇꯤꯛ ꯐꯒꯗꯝꯅꯦ ꯑꯗꯨ ꯐꯠꯇ꯭ꯔꯦ ꯑꯣꯟꯂꯥꯏꯟ ꯄ꯭ꯂꯦꯠꯐꯣꯝꯁꯤ ꯁꯨꯛꯌꯥ ꯌꯥꯅꯤꯡꯗꯦ ꯀꯔꯤꯒꯨꯝꯕ ꯑꯩꯉꯣꯟꯗ ꯏꯁꯇꯥꯔ ꯔꯦꯇꯤꯡ ꯄꯤꯌꯨ ꯍꯥꯏ ꯇꯥꯔꯒꯗꯤ ꯑꯩ ꯏꯁꯇꯥꯔ ꯁꯤꯡꯒꯜ ꯏꯁꯇꯥꯔ ꯐꯥꯎꯕ ꯄꯤꯅꯤꯡꯗꯦ ꯑꯗꯨꯛꯀꯤ ꯃꯇꯤꯛ ꯕꯦꯠ ꯑꯦꯛꯁꯄꯤꯔꯤꯌꯦꯟꯁꯅꯤ ꯑꯩꯅ ꯄꯤꯒꯦꯅ ꯈꯜꯂꯤꯁꯤ